ꯃꯅꯤꯄꯨꯔꯤ ꯂꯣꯜ ꯑꯁꯤ ꯃꯦꯗꯤꯌꯥꯗꯗꯤ ꯎꯠꯇꯦ ꯑꯗꯨꯒ ꯃꯍꯩ ꯃꯁꯤꯡ ꯇꯝꯂꯤꯕ ꯑꯉꯥꯡꯁꯤꯡ ꯍꯧꯖꯤꯛ ꯍꯧꯖꯤꯛꯀꯤ ꯗꯃꯛꯇꯗꯤ ꯃꯍꯩ ꯃꯅꯤꯄꯨꯔꯤ ꯂꯣꯜ ꯑꯁꯤ ꯇꯝꯕꯤꯅꯕ ꯀꯟꯅ ꯍꯣꯠꯅꯔꯤ